ꯅꯨꯃꯤꯗꯥꯡꯗ ꯎꯆꯦꯛ ꯌꯦꯡꯕ ꯌꯥꯎꯔꯦ ꯌꯦꯡꯕꯁꯤ ꯌꯥꯝꯅ ꯐꯖꯩ ꯄꯨꯛꯅꯤꯡ ꯌꯥꯝ ꯁꯨꯝꯍꯠꯅꯤꯡꯉꯥꯢꯅꯤ ꯑꯩꯈꯣꯏꯒꯤ ꯗꯥꯝ ꯑꯃ ꯂꯩ ꯑꯃꯁꯨꯡ ꯐꯣꯔꯦꯁ ꯑꯃꯁꯨ ꯂꯩ ꯗꯥꯝ ꯑꯁꯤꯗ ꯍꯥꯏꯗꯤ ꯅꯨꯃꯤꯗꯥꯡ ꯑꯁꯤꯗ ꯁꯦꯛꯄꯤ ꯃꯥꯀꯨ ꯀꯣꯀꯤꯜ ꯁꯦꯟꯗ꯭ꯔꯥꯡ ꯆꯣꯔꯥ ꯃꯌꯥꯝ ꯑꯃ ꯇꯣꯡꯉꯦ ꯐꯣꯔꯦꯁ ꯑꯁꯤꯗꯁꯨ ꯎꯆꯦꯛ ꯃꯌꯥꯝ ꯍꯥꯏꯗꯤ ꯎꯔꯣꯛ ꯀꯩ ꯀꯩ ꯃꯌꯥꯝ ꯄꯥꯏꯔꯛꯑꯥꯒ ꯇꯣꯡꯉꯦ ꯑꯗꯣ ꯅꯨꯃꯤꯗꯥꯡꯗ ꯌꯦꯡꯕꯁꯤ ꯌꯥꯝ ꯅꯨꯡꯉꯥꯏ ꯌꯥꯝ ꯄꯨꯛꯅꯤꯡ ꯌꯥꯝꯅꯁꯨ ꯃꯩ ꯂꯥꯛꯇꯕ ꯃꯇꯝꯗ ꯇꯣꯔꯁ ꯂꯥꯏꯠ ꯑꯆꯧꯕ ꯑꯃ ꯄꯥꯏꯔꯒ ꯀꯥꯞꯁꯟꯂ ꯌꯦꯡ ꯃꯇꯝꯗ ꯃꯣꯏꯅ ꯃꯐꯝ ꯑꯃꯗꯒꯤ ꯃꯐꯝ ꯑꯃꯗ ꯌꯥꯝꯅ ꯃꯈꯣꯡ ꯄꯥꯏꯔꯒ ꯆꯠꯄꯗ ꯑꯗꯨꯗ ꯌꯥꯝꯅ ꯄꯨꯛꯅꯤꯡ ꯁꯨꯝꯍꯠꯅꯤꯡꯉꯥꯏꯒꯤ ꯌꯥꯝꯅ ꯑꯣꯏ ꯑꯗꯨꯒ ꯃꯣꯏꯅꯒ ꯇꯣꯡꯕ ꯃꯇꯝꯗ ꯃꯈꯣꯡꯒ ꯌꯥꯟꯊꯔꯒꯒ ꯍꯥꯏꯐꯦꯠꯇꯪ ꯇꯧꯔꯥ ꯁꯨꯞꯆꯜꯂꯒ ꯅꯣꯡꯍꯦꯛ ꯇꯥꯔꯛꯄ ꯃꯇꯝꯗ ꯃꯈꯣꯡ ꯁꯨꯞꯆꯟꯂꯒꯒ ꯃꯣꯏ ꯇꯣꯡꯕꯗ ꯌꯥꯝꯅ ꯄꯨꯛꯅꯤꯡ ꯁꯨꯝꯍꯠꯅꯤꯡꯉꯥꯏꯒꯤꯅꯤ ꯌꯥꯝꯅ ꯅꯨꯡꯁꯤ ꯑꯗꯨꯅ ꯅꯨꯃꯤꯗꯥꯡꯗ ꯎꯆꯦꯛ ꯌꯦꯡꯕꯁꯤ ꯌꯥꯝꯅ ꯅꯨꯡꯉꯥꯏ